ꯑꯩꯅ ꯃꯣꯕꯥꯏꯟ ꯐꯣꯟ ꯑꯃ ꯂꯩꯖꯔꯨꯔꯦ ꯁꯤꯖꯤꯟꯅꯕ ꯅꯨꯡꯉꯥꯏ ꯍꯥꯏꯅ ꯑꯗꯨꯕꯨ ꯁꯤꯖꯤꯟꯅꯔꯕ ꯃꯇꯨꯡꯗꯗꯤ ꯅꯧꯡꯉꯥꯏꯔꯝꯗ꯭ꯔꯦ ꯐꯣꯟꯁꯦ ꯀꯩꯅꯣ ꯐꯣꯟꯁꯦ ꯅꯨꯡꯉꯥꯏꯔꯝꯗ꯭ꯔꯦ ꯁꯤꯖꯤꯟꯅꯕꯗ ꯕꯦꯇ꯭ꯔꯤ ꯆꯥꯔꯆ ꯇꯧꯔꯦ ꯀꯨꯏꯅ ꯆꯠꯇꯦ ꯑꯗꯨꯗꯒꯤ ꯀꯦꯃꯦꯔꯥꯁꯨ ꯁꯦꯡꯗꯦ ꯐꯣꯟꯁꯦ ꯄꯥꯏꯕ ꯃꯇꯝꯗꯁꯨ ꯏꯔꯨꯝ ꯂꯨꯝꯃꯤ ꯁꯤꯖꯟꯅꯕ ꯌꯥꯝ ꯅꯨꯡꯉꯥꯏꯇꯦ ꯑꯗꯨꯕꯨ ꯑꯉꯥꯡꯁꯤꯡꯁꯦ ꯈꯔ ꯐꯒꯗ꯭ꯔꯥ ꯍꯥꯏꯅ ꯂꯩꯔꯨꯕꯅꯦ ꯑꯗꯨꯕꯨ ꯑꯉꯥꯡꯁꯤꯡꯅ ꯄꯥꯏꯕꯗꯒꯤ ꯍꯦꯟꯅ ꯒꯦꯝ ꯍꯥꯞꯄꯅꯦ ꯒꯦꯝ ꯍꯥꯞꯆꯤꯟꯗꯅ ꯁꯥꯟꯅꯔꯒ ꯂꯩꯊꯣꯛꯏ ꯂꯥꯏꯔꯤꯛ ꯄꯥꯕ ꯃꯇꯝꯗꯁꯨ ꯄꯥꯎ ꯌꯥꯗ꯭ꯔꯦ ꯐꯣꯟꯗ ꯉꯥꯎꯔꯒ ꯂꯩꯔꯦ ꯆꯥꯛ ꯏꯁꯤꯡ ꯆꯥꯕꯗꯁꯨ ꯆꯥꯡ ꯅꯥꯏꯗꯦ ꯐꯣꯟ ꯄꯥꯏꯔꯨꯕꯗꯒꯤ ꯑꯗꯨ ꯐꯣꯟꯁꯦ ꯁꯤꯖꯟꯅꯕꯁꯦ ꯌꯥꯝ ꯅꯨꯡꯉꯥꯏꯇꯦ